ꯚꯥꯔꯠꯇ ꯃꯤꯌꯥꯝꯅ ꯌꯣꯒꯥꯒꯤ ꯒꯨꯔꯨꯁꯤꯡ ꯑꯗꯨꯗꯤ ꯑꯩꯅ ꯈꯔ ꯈꯪꯖꯕ ꯈꯛꯇꯅꯤꯀꯣ ꯑꯩꯅ ꯍꯥꯏꯖꯗꯣꯔꯤꯁꯦ ꯍꯥꯏꯗꯤ ꯑꯥꯔ ꯀꯦ ꯑꯦꯁ ꯅꯥꯌꯦꯡꯀꯔ ꯀ꯭ꯔꯤꯁꯅꯥ ꯅꯟꯗ ꯑꯥꯔꯤꯌꯥ ꯀꯦ ꯄꯇꯕꯤ ꯖꯣꯁ ꯖꯒꯤ ꯕꯥꯁꯨꯗꯦꯕ ꯕꯕꯥ ꯔꯥꯝꯗꯦꯕ ꯁꯤꯕꯥꯅꯟꯗ ꯁ꯭ꯔꯤ ꯁ꯭ꯔꯤ ꯔꯕꯤ ꯁꯪꯀꯔ ꯁꯠꯆꯤꯅꯟꯗ ꯑꯦ ꯁ꯭ꯋꯥꯁꯇꯤ

ꯈꯪꯅꯤꯡꯕ ꯄꯣꯛꯑꯦ ꯏꯃꯥꯟꯅꯕꯤ ꯑꯃꯅ ꯍꯥꯏꯕꯤꯔꯛꯑꯦ ꯑꯩꯉꯣꯟꯗ ꯑꯦ ꯚꯥꯏ ꯅꯪ ꯌꯣꯒꯥ ꯁꯥꯟꯅꯧ ꯌꯣꯒꯥ ꯁꯥꯟꯅꯕꯒꯤ ꯀꯥꯟꯅꯕꯗꯣ ꯁꯨꯃꯥꯏꯅ ꯈꯪꯒꯅꯤ ꯈꯣꯠꯀꯅꯤ ꯌꯣꯒꯥꯒꯤ ꯒꯨꯔꯨꯈꯩꯗꯨꯁꯨ ꯌꯦꯡꯉꯣ ꯒꯨꯔꯨꯁꯦ ꯌꯦꯡ ꯇꯥꯔꯗꯤ ꯍꯥꯏꯗꯤ ꯃꯣꯏꯅ ꯅꯣꯏꯅ ꯄꯤꯕ ꯍꯥꯏꯗꯤ ꯀꯥꯟꯅꯕꯈꯩꯁꯦ ꯌꯦꯡ ꯇꯥꯔꯗꯤ ꯑꯦ ꯅꯪꯉꯣꯟꯗ ꯂꯩꯔꯝꯕ ꯑꯅꯥꯕ ꯃꯌꯥꯝ ꯀꯩꯀꯥꯗꯣ ꯂꯣꯏꯅ ꯐꯔꯛꯀꯅꯤꯒ ꯍꯥꯏꯕꯤ ꯈꯪꯕ꯭ꯔꯥ ꯑꯗꯨꯅ ꯏꯃꯥꯟꯅꯕꯤꯗꯨꯁꯨ ꯃꯥꯁꯨ ꯍꯥꯟꯅ ꯑꯅꯥꯕ ꯀꯩꯀꯥ ꯃꯌꯥꯝ ꯂꯩꯔꯝꯕꯗꯣ ꯌꯣꯒꯥꯒꯤ ꯀꯩꯅꯣ ꯀꯩꯀꯥꯁꯦ ꯒꯨꯔꯨꯈꯩꯁꯤꯅ ꯍꯥꯏꯕꯤꯕ ꯑꯩꯈꯣꯏ ꯄꯨꯛꯅꯤꯡ ꯊꯧꯒꯠꯄꯤꯕ ꯃꯌꯥꯝꯁꯦ ꯃꯣꯏꯒꯤꯁꯨ ꯑꯗꯨ ꯍꯥꯏꯗꯤ ꯌꯣꯒꯥ ꯁꯥꯟꯅꯕꯗ ꯍꯛꯆꯥꯡꯗ ꯁꯣꯟꯊꯔꯝꯕ ꯁꯤꯡꯂꯤ ꯅꯥꯎꯔꯤ ꯑꯩꯈꯣꯏ ꯃꯁꯜ ꯕꯣꯟ ꯀꯩꯀꯥ ꯌꯥꯗꯕ ꯃꯌꯥꯝꯗꯣ ꯂꯣꯏꯅ ꯇꯧꯔꯝꯕ ꯃꯌꯥꯝꯗꯣ ꯐꯈ꯭ꯔꯦꯕ ꯌꯣꯒꯥ ꯁꯥꯟꯅꯕꯗꯒꯤ ꯑꯗꯨꯅ ꯍꯥꯏꯗꯤ ꯌꯣꯒꯥꯒꯤ ꯒꯨꯔꯨꯈꯩꯅ ꯍꯥꯏꯔꯤꯕ ꯃꯣꯏꯅ ꯄꯤꯔꯤꯕ ꯄꯥꯎꯇꯥꯛꯈꯩꯁꯦ ꯂꯧꯕꯅꯗꯤ ꯐꯩ ꯍꯥꯏꯗꯤ ꯃꯣꯏꯒꯤ ꯍꯥꯏꯗꯤ ꯀꯥꯟꯅꯕ ꯉꯥꯛꯇꯅꯦꯕ ꯃꯣꯏꯅ ꯍꯥꯏꯕꯤꯔꯛꯇꯣꯏꯁꯦ ꯀꯥꯟꯅꯗꯕ ꯄꯣꯠ ꯅꯠꯇꯦꯕ ꯃꯣꯏꯅ ꯍꯥꯏꯕꯤꯔꯛꯇꯣꯏꯁꯦ ꯀꯥꯟꯅꯕ ꯄꯣꯠ ꯉꯥꯛꯇ ꯑꯩꯈꯣꯏꯅ ꯂꯧꯁꯤꯟꯂꯤ ꯃꯣꯏꯅ ꯉꯥꯡꯉꯤꯕꯗꯨ ꯑꯩꯈꯣꯏꯅ ꯁꯨꯝ ꯍꯥꯏꯗꯤ ꯐꯣꯂꯣ ꯇꯧꯕꯤꯔ ꯇꯥꯔꯗꯤ ꯍꯥꯏꯗꯤ ꯌꯣꯒꯥꯒꯤ ꯁꯥꯟꯅꯕꯒꯤ ꯃꯊꯧꯁꯦ ꯑꯩꯈꯣꯏꯅ ꯈꯪꯉꯛꯀꯅꯤꯕ ꯍꯥꯏꯗꯤ ꯌꯣꯒꯥ ꯁꯥꯟꯅꯕꯗ ꯑꯩꯈꯣꯏ ꯍꯥꯟꯅ ꯁꯤꯡꯂꯤ ꯅꯥꯎꯔꯤ ꯁꯣꯟꯊꯔꯝꯕ ꯃꯁꯜ ꯑꯩꯈꯣꯏꯒꯤ ꯈꯨꯔꯨ ꯌꯥꯗꯕ ꯈꯣꯠꯇꯕ ꯍꯛꯆꯥꯡꯗ ꯁꯧꯍꯟꯕꯒꯤ ꯅꯨꯡꯉꯥꯏꯇꯕ ꯂꯪꯁꯀꯤ ꯄ꯭ꯔꯣꯕ꯭ꯂꯦꯝ ꯀꯌꯥ ꯑꯃ ꯂꯩꯔꯝꯃꯁꯨ ꯍꯥꯏꯗꯤ ꯍꯥꯏꯗꯤ ꯑꯗꯨ ꯁꯥꯟꯅꯔꯕꯅꯤꯅ

ꯍꯟꯗ꯭ꯔꯦꯠ ꯄꯥꯔꯁꯦꯟꯗ ꯅꯥꯏꯟꯇꯤ ꯄꯥꯔꯁꯦꯟ ꯃꯨꯛꯇꯤꯅꯦ ꯌꯣꯒꯥ ꯁꯥꯟꯅꯕꯗ ꯀꯥꯟꯅꯩ ꯑꯁꯦ ꯈꯪꯉꯦꯕ ꯈꯪꯕ꯭ꯔꯥ ꯍꯥꯏꯗꯤ ꯑꯩꯁꯦ ꯍꯥꯟꯅ ꯍꯛꯆꯥꯡꯁꯦ ꯐꯤꯠ ꯑꯣꯏꯗꯦꯕ ꯈꯪꯕ꯭ꯔꯥ ꯑꯗꯨ ꯍꯧꯖꯤꯛꯇꯤ ꯍꯛꯆꯥꯡꯁꯦ ꯐꯤꯠ ꯌꯥꯝ ꯑꯣꯏꯔꯦ ꯑꯗ ꯌꯣꯒꯥ ꯁꯥꯟꯅꯕꯗ ꯀꯥꯟꯅꯕꯗꯨꯁꯨ ꯂꯣꯏꯅ ꯈꯪꯉꯦ ꯌꯣꯒꯥ ꯁꯥꯟꯅꯕꯒꯤ ꯌꯣꯒꯥꯒꯤ ꯒꯨꯔꯨꯈꯩꯁꯦ ꯒꯨꯔꯨꯈꯩꯅ ꯍꯥꯏꯔꯤꯗꯨꯁꯨ ꯆꯨꯝꯃꯦ ꯍꯛꯆꯥꯡ ꯐꯤꯠ ꯑꯣꯏꯅ ꯂꯩꯒꯦ ꯂꯩꯒꯦ ꯍꯥꯏ ꯇꯥꯔꯗꯤ ꯍꯛꯆꯥꯡꯒꯤ ꯑꯅꯥ ꯂꯥꯏꯌꯦꯡ ꯀꯔꯤ ꯀꯔꯥ ꯑꯃꯠꯇ ꯂꯩꯍꯜꯂꯣꯏꯒꯦ ꯍꯥꯏ ꯇꯥꯔꯗꯤ ꯌꯣꯒꯥ ꯁꯥꯟꯅꯕꯤꯌꯨ ꯌꯣꯒꯥ ꯁꯥꯟꯅꯔꯒ ꯑꯩꯈꯣꯏꯒꯤ ꯍꯦꯛ ꯍꯛꯆꯥꯡꯁꯦ ꯐꯤꯠ ꯑꯣꯏꯅ ꯂꯩꯕꯤꯌꯨ ꯍꯥꯏꯁꯦ ꯆꯨꯝꯃꯦꯕ ꯈꯪꯕ꯭ꯔꯥ ꯑꯗꯨꯅ ꯈꯪꯕ꯭ꯔꯥ ꯈꯪꯗꯕꯈꯩꯁꯨ ꯈꯪꯖꯤꯜꯂꯣꯕ ꯍꯥꯏꯗꯤ ꯌꯣꯒꯥ ꯁꯥꯟꯅꯕꯒꯤ ꯀꯥꯟꯅꯕ ꯍꯥꯏꯁꯦ ꯁꯤ ꯂꯩꯔꯦꯕ ꯑꯗꯨꯅꯅꯦ ꯅꯣꯏꯁꯨ ꯍꯥꯟꯅ ꯍꯛꯆꯥꯡꯗ ꯅꯥꯔꯝꯕ ꯈꯣꯠꯂꯝꯕ ꯀꯩꯀꯥ ꯂꯩꯔꯝꯕ ꯃꯌꯥꯝꯗꯣ ꯍꯥꯏꯗꯤ ꯌꯣꯒꯥ ꯁꯥꯟꯅꯕꯤꯔꯣ ꯌꯣꯒꯥꯥ ꯁꯥꯟꯅꯕ ꯃꯇꯝꯗ ꯅꯣꯏꯅ ꯄꯨꯡꯁꯦ ꯃꯔꯤ ꯃꯉꯥ ꯃꯔꯤ ꯃꯉꯥ ꯁꯥꯟꯅꯕꯗ ꯁꯥꯡꯉꯦ ꯍꯥꯏ ꯇꯥꯔꯗꯤꯅꯦ ꯄꯨꯡ

ꯍꯛꯆꯥꯡ ꯐꯅ ꯊꯝꯕꯁꯨ ꯉꯝꯃꯅꯤ ꯍꯛꯆꯥꯡꯗ ꯐꯠꯇꯕ ꯀꯌꯥ ꯆꯠꯇꯕ ꯈꯣꯠꯇꯕ ꯀꯌꯥ ꯑꯃ ꯂꯩꯔꯝꯃꯁꯨ ꯂꯣꯏꯅ ꯆꯠꯈ꯭ꯔꯅꯤ ꯑꯗꯨꯅ ꯌꯣꯒꯥ ꯁꯥꯟꯅꯕꯤꯌꯨ ꯌꯣꯒꯥ ꯁꯥꯟꯅꯕꯅ ꯕꯦꯁꯅꯤ ꯌꯣꯒꯥꯒꯤ ꯒꯨꯔꯨꯅ ꯍꯥꯏꯔꯤꯕꯁꯦ ꯏꯟꯕꯤꯌꯨ ꯍꯥꯏꯅ ꯍꯥꯏꯖꯅꯤꯡꯉꯤ ꯌꯣꯒꯥ ꯁꯥꯟꯅꯕꯁꯦ ꯕꯦꯁꯅꯤ ꯌꯣꯒꯥꯒꯤ ꯒꯨꯔꯨꯅ ꯍꯥꯏꯔꯤꯁꯦ ꯏꯟꯕꯤꯌꯨ